ꯑꯩꯈꯣꯏꯒꯤ ꯊꯥꯏꯅꯒꯤ ꯏꯁꯩꯁꯤꯅ ꯅꯨꯡꯗ ꯑꯥꯔꯊ ꯆꯦꯟꯅ ꯃꯔꯧ ꯂꯩꯅ ꯐꯖꯅ ꯁꯛꯄꯗ ꯑꯩꯈꯣꯏꯅ ꯐꯖꯅ ꯁꯛꯑꯦꯅ ꯈꯜꯂꯦ ꯇꯕꯗꯁꯨ ꯅꯨꯡꯉꯥꯏ ꯏꯪꯅ ꯆꯤꯛꯅ ꯌꯥꯝ ꯏꯪ ꯇꯞꯅ ꯐꯖꯅ ꯇꯥꯕ ꯅꯨꯡꯉꯥꯏ ꯑꯗꯣ ꯑꯅꯧꯕꯖꯤꯅ ꯍꯩꯖꯤꯛꯀꯥꯟꯒꯤ ꯃ꯭ꯌꯨꯖꯤꯛ ꯃꯊꯦꯜ ꯀꯩꯀꯥ ꯍꯦꯟꯒꯠꯂꯛꯄꯅꯤꯅ ꯆꯔꯥꯡꯅꯕꯣꯏ ꯀꯩꯅꯣꯏ ꯋꯥꯈꯜꯗ ꯑꯗꯨꯝ ꯊꯣꯛꯑꯦ ꯏꯔꯥꯡ ꯂꯥꯡꯅ ꯑꯗꯨꯝ ꯇꯥꯏ ꯑꯗꯨ ꯑꯅꯤꯁꯤꯒꯤ ꯈꯦꯠꯅꯕꯁꯦ ꯑꯗꯨꯅꯤ